ꯐꯣꯇꯣꯒ꯭ꯔꯥꯐꯤꯒꯤ ꯋꯥꯛꯁꯣꯞ ꯀꯣ ꯑꯃꯠꯇ ꯑꯩ ꯍꯥꯟꯅ ꯌꯥꯎꯈꯤꯕ ꯂꯩꯇꯦꯀꯣ ꯑꯗꯨꯒ ꯐꯣꯇꯣꯒ꯭ꯔꯥꯐꯤꯁꯦ ꯌꯥꯝꯅꯗꯤ ꯄꯥꯝꯖꯕ ꯑꯩꯒꯤ ꯍꯣꯕꯤ ꯑꯃꯗꯤ ꯑꯣꯏꯖꯕ ꯑꯗꯨꯅ ꯀꯦꯃꯦꯔꯥ ꯑꯣꯏꯒꯦꯔꯥ ꯅꯠꯇ꯭ꯔꯒꯅ ꯐꯣꯟꯗ ꯌꯥꯎꯕ ꯀꯦꯃꯦꯔꯥꯁꯤ ꯑꯣꯏꯒꯦꯔꯥ ꯁꯤꯖꯤꯅ ꯇꯧꯔꯒ ꯑꯩꯅ ꯀꯔꯤꯒꯨꯝꯕ ꯍꯔꯥꯎ ꯀꯨꯝꯍꯩ ꯅꯠꯇ꯭ꯔꯒꯅ ꯑꯩꯈꯣꯏꯒꯤ ꯊꯕꯛ ꯊꯧꯔꯝ ꯑꯃ ꯆꯠꯄ ꯃꯇꯝꯗ ꯑꯗꯨꯝ ꯁꯤ ꯐꯣꯇꯣꯁꯤ ꯀꯥꯞꯄꯒꯤ ꯀꯥꯞꯄ ꯏꯃꯥꯟꯅꯕꯤ ꯄꯨꯟꯕ ꯏꯃꯥꯟꯅꯕꯤ ꯏꯃꯥꯟꯅꯕꯈꯩ ꯄꯨꯟꯕ ꯃꯇꯝꯗ ꯐꯣꯇꯣ ꯀꯥꯞꯇꯅ ꯈꯣꯠꯇꯅ ꯃꯌꯥꯝ ꯑꯃꯗꯤ ꯇꯧꯏꯀꯣ ꯑꯗꯨꯒ ꯋꯥꯛꯁꯣꯞ ꯑꯣꯏꯅ ꯑꯩꯅ ꯇꯣꯉꯥꯟꯅ ꯌꯥꯎꯕ ꯑꯗꯨꯒꯨꯝꯕ ꯀꯩꯔꯤꯝꯇ ꯂꯩꯇꯦ ꯑꯗꯨꯒ ꯇꯨꯡꯗ ꯀꯔꯤꯒꯨꯝꯕ ꯂꯥꯛꯇꯥꯔꯒꯗꯤ ꯑꯗꯨꯒꯨꯝꯕ ꯋꯥꯛꯁꯣꯞꯀꯨꯝꯕꯗꯣ ꯌꯥꯎꯅꯤꯡꯉꯤ ꯑꯗꯨꯒ ꯑꯦꯛꯁꯄꯤꯔꯤꯌꯦꯟꯁ ꯂꯩꯕ ꯑꯦꯛꯁꯄꯤꯔꯤꯌꯦꯟꯁ ꯂꯩꯕ ꯃꯤꯑꯣꯏ ꯑꯃꯁꯨ ꯑꯣꯏꯅꯤꯡꯉꯦꯀꯣ ꯑꯗꯨꯗꯨꯅ ꯐꯣꯇꯣꯒ꯭ꯔꯥꯐꯤ ꯇꯧꯕꯁꯤꯗꯤ ꯐꯣꯇꯣ ꯀꯥꯞꯄꯁꯤꯗꯤ ꯑꯩꯗꯤ ꯀꯦꯃꯦꯔꯥ ꯅꯠꯇ꯭ꯔꯒꯅ ꯑꯩꯒꯤ ꯐꯣꯟꯁꯤꯗ ꯃꯣꯕꯥꯏꯜ ꯐꯣꯟꯁꯤꯗꯒꯤ ꯇꯧꯔꯒ ꯑꯦꯅꯤ ꯑꯣꯀꯦꯖꯟ ꯅꯠꯇ꯭ꯔꯒ ꯐꯦꯁꯇꯤꯕꯦꯜ ꯑꯃ ꯂꯥꯛꯄ ꯃꯇꯝꯗ ꯑꯗꯨꯛꯀꯤ ꯃꯇꯤꯛ ꯐꯣꯇꯣ ꯀꯥꯞꯄꯗꯤ ꯏꯁꯥꯅ ꯄꯥꯝꯖꯩ ꯁꯦꯜꯐꯤꯗ ꯑꯣꯏꯒꯦꯔ ꯅꯠꯇ꯭ꯔꯒꯅ ꯕꯦꯛ ꯀꯦꯃꯦꯔꯥ ꯐ꯭ꯔꯟ ꯀꯦꯃꯦꯔꯥ ꯑꯅꯤꯃꯛ ꯂꯣꯏꯅ ꯁꯤꯖꯤꯟꯅꯗꯨꯅ ꯑꯩ ꯑꯗꯨꯝ ꯐꯣꯇꯣ ꯀꯥꯞꯆꯩ ꯏꯃꯥꯟꯅꯕꯤ ꯏꯃꯥꯟꯅꯕ ꯄꯨꯟꯕ ꯃꯇꯝꯗ ꯑꯩ ꯃꯣꯃꯦꯟ ꯑꯃꯠꯇ ꯑꯩ ꯍꯥꯏꯗꯤ ꯂꯦꯝꯅ ꯃꯥꯡꯍꯟꯈꯤꯕ ꯂꯩꯇꯦ ꯂꯣꯏꯅꯃꯛ ꯀꯦꯞꯆꯔ ꯇꯧꯔꯒ ꯑꯩꯒꯤ ꯀꯦꯃꯦꯔꯥꯗ ꯐꯣꯟꯗ ꯂꯣꯏꯅꯃꯛ ꯁꯦꯞ ꯇꯧꯁꯤꯜꯂꯒ ꯊꯝꯃꯤ ꯃꯇꯝꯒꯤ ꯃꯇꯨꯡ ꯏꯟꯅ ꯑꯩꯅ ꯋꯥꯔꯛꯑꯀꯥꯟꯗ ꯅꯠꯇ꯭ꯔꯒꯅ ꯏꯃꯥꯟꯅꯕꯤ ꯏꯃꯥꯟꯅꯕꯁꯤꯡꯗꯣ ꯅꯤꯡꯁꯤꯡꯉꯀꯥꯟꯗ ꯑꯩ ꯐꯣꯇꯣꯁꯤꯡꯗꯣ ꯌꯦꯡꯅꯕꯅ ꯑꯗꯨꯃꯥꯏꯅ ꯇꯧꯔꯒ ꯑꯩ ꯐꯣꯇꯣ ꯃꯌꯥꯝ ꯑꯃ ꯀꯜꯂꯦꯛ ꯇꯧꯖꯔꯒ ꯑꯗꯨꯝ ꯐꯖ ꯐꯖꯕ ꯅꯨꯡꯁꯤ ꯅꯨꯡꯁꯤꯕ ꯐꯣꯇꯣꯈꯩ ꯈꯜꯂꯒ ꯑꯩꯅ ꯊꯝꯖꯩ ꯑꯗꯨꯗꯨꯒ ꯐꯣꯇꯣꯒ꯭ꯔꯥꯐꯤꯒꯤ ꯑꯩ ꯋꯥꯛꯁꯣꯞ ꯌꯥꯎꯈꯤꯕ ꯂꯩꯇꯦ ꯑꯩꯉꯣꯟꯗ ꯑꯦꯛꯁꯄꯤꯔꯤꯌꯦꯟꯁ ꯍꯥꯏꯕꯨ ꯏꯁꯥꯅ ꯄꯥꯏꯖꯔꯤꯕ ꯐꯣꯟꯁꯤꯗꯒꯤ ꯇꯧꯔꯒ ꯁꯦꯝ ꯁꯥꯗꯅ ꯀꯥꯞꯈꯤꯕ ꯈꯣꯠꯈꯤꯕ ꯑꯦꯡꯒꯜ ꯍꯣꯡ ꯍꯣꯡꯗꯅ ꯐꯖꯒꯗꯕ ꯊꯤꯔꯒ ꯈꯣꯠꯂꯒ ꯏꯁꯥꯒꯤ ꯑꯣꯏꯕ ꯁꯨꯝ ꯅꯣꯂꯦꯖ ꯈꯤꯇꯪꯗꯣ ꯑꯗꯨꯗꯨꯅ ꯇꯧꯔꯒ ꯀꯥꯞꯄꯒ ꯈꯣꯠꯂꯕ ꯃꯌꯥꯝ ꯄꯨꯟꯕꯗ ꯁꯨꯝ ꯅꯨꯡꯉꯥꯏꯃꯤꯟꯅꯕꯒꯤ ꯋꯥꯅꯤ ꯏꯃꯥꯟꯅꯕꯤ ꯏꯃꯥꯟꯅꯕꯈꯩ ꯁꯤꯌꯔ ꯇꯧꯅꯗꯕ ꯑꯩꯈꯣꯏ ꯃꯁꯦꯟ ꯐꯣꯇꯣ ꯀꯥꯞꯅꯔꯒ ꯈꯣꯠꯂꯒ ꯑꯩꯈꯣꯏꯗ ꯐꯣꯇꯣꯁꯤꯡꯗꯣ ꯌꯦꯡꯉꯒ ꯃꯦꯃꯣꯔꯤ ꯑꯣꯏꯅꯅꯕꯒꯤꯗꯃꯛꯇ ꯊꯝꯕ ꯑꯗꯨꯒꯨꯝꯕ ꯑꯗꯩꯗꯤ ꯑꯩꯈꯣꯏꯅ ꯅꯨꯡꯁꯤ ꯅꯨꯡꯁꯤꯕ ꯑꯩꯈꯣꯏꯒꯤ ꯃꯣꯃꯦꯟ ꯃꯌꯥꯝꯗꯣ ꯀꯦꯞꯆꯔ ꯇꯧꯔꯒ ꯐꯣꯟꯗ ꯃꯣꯕꯥꯏꯜ ꯐꯣꯟꯗ ꯅꯠꯇ꯭ꯔꯒ ꯐꯣꯇꯣ ꯀꯦꯃꯦꯔꯥꯗ ꯑꯗꯨꯃꯥꯏꯅ ꯀꯦꯞꯆꯔ ꯇꯧꯔꯒ ꯊꯝꯃꯨꯔꯒ ꯁꯤꯟꯗꯣꯛꯄ ꯁꯤꯟꯗꯣꯛꯑꯒ ꯑꯃꯨꯛ ꯑꯩꯅ ꯃꯇꯝ ꯃꯇꯝꯒꯤ ꯃꯇꯨꯡ ꯏꯟꯅ ꯑꯩꯅ ꯏꯃꯥꯟꯅꯕꯤ ꯏꯃꯥꯟꯅꯕꯁꯤꯡ ꯅꯤꯡꯁꯤꯡꯉꯒ ꯑꯃꯨꯛ ꯍꯟꯅ ꯌꯦꯡꯗꯅ ꯈꯣꯠꯇꯅ ꯇꯧꯅꯕꯒꯤꯗꯃꯛꯇ ꯑꯗꯨꯝꯕꯒꯤꯗꯃꯛꯇ ꯑꯩꯅ ꯐꯣꯇꯣꯗꯤ ꯌꯥꯝ ꯀꯥꯞꯄꯦ ꯀꯦꯃꯦꯔꯥ ꯁꯤꯖꯤꯟꯅꯔꯒ